ꯍꯧꯖꯤꯛꯇꯤ ꯍꯧꯖꯤꯛꯇꯤ ꯑꯩꯈꯣꯏ ꯏꯃꯨꯡ ꯃꯅꯨꯡꯅ ꯂꯧꯎ ꯁꯤꯡꯎꯕꯁꯤ ꯌꯥꯝ ꯄꯥꯝꯗ꯭ꯔꯦ ꯀꯩꯒꯤꯅꯣ ꯍꯥꯏꯕ ꯀꯥꯟꯗ ꯂꯧꯎ ꯁꯤꯡꯎꯕꯁꯤ ꯀꯔꯤ ꯄꯩꯁꯥ ꯄꯩꯁꯥꯗꯤ ꯌꯥꯝ ꯐꯪꯗꯦ ꯑꯗꯨꯕꯨ ꯄꯥꯡꯒꯜꯅ ꯄꯥꯡꯒꯜꯅ ꯍꯦꯜꯂꯤ ꯊꯕꯛ ꯁꯨꯕꯅ ꯍꯦꯜꯂꯤ ꯑꯗꯨꯅ ꯍꯧꯖꯤꯛꯇꯤ ꯑꯌꯥꯝꯕ ꯀꯣꯂꯣꯝ ꯍꯌꯦꯡ ꯇꯥꯟꯅꯔꯦ ꯑꯗꯨꯗꯨꯅ ꯑꯩꯈꯣꯏ ꯍꯧꯖꯤꯛ ꯌꯥꯔꯤ ꯐꯥꯎ ꯂꯧꯎ ꯁꯤꯡꯎꯕꯁꯤ ꯇꯧꯗ꯭ꯔꯦ ꯌꯥꯝꯅꯁꯨ ꯄꯥꯝꯅꯗ꯭ꯔꯦ